ꯑꯩꯅ ꯂꯥꯏꯔꯤꯛ ꯅꯠꯇꯕ ꯄꯥꯕꯁꯦ ꯑꯩ ꯃꯦꯒꯖꯤꯟ ꯃꯦꯒꯖꯤꯟꯒꯨꯝꯕ ꯑꯗꯩꯗꯤ ꯕ꯭ꯂꯣꯛꯁ ꯀꯨꯝꯕꯗꯤ ꯑꯩ ꯀꯌꯥ ꯄꯥꯗꯦ ꯑꯩ ꯅ꯭ꯌꯨꯁ ꯄꯦꯄꯔꯁꯤꯗꯤ ꯑꯗꯨꯝ ꯄꯥꯏ ꯍꯥꯏꯕꯗꯤ ꯑꯩꯈꯣꯏꯒꯤ ꯅ꯭ꯌꯨꯁ ꯄꯦꯄꯔꯁꯦ ꯑꯩꯈꯣꯏ ꯁꯉꯥꯏ ꯑꯦꯛꯁꯄ꯭ꯔꯦꯁ ꯍꯥꯏꯅ ꯑꯩꯈꯣꯏ ꯃꯅꯤꯄꯨꯔꯗ ꯐꯪꯕ ꯌꯥꯝꯅ ꯍꯥꯏꯗꯤ ꯃꯌꯥꯝꯗꯒꯤ ꯌꯥꯝꯅ ꯄꯣꯄꯨꯂꯔ ꯑꯣꯏꯕ ꯅ꯭ꯌꯨꯁ ꯄꯦꯄꯔ ꯑꯃ ꯂꯩ ꯑꯗꯨ ꯌꯥꯝ ꯄꯥꯏ ꯑꯗꯨꯗꯨꯒ ꯑꯗꯨꯗꯒꯤꯁꯨ ꯌꯥꯝꯅ ꯍ꯭ꯌꯨꯖ ꯑꯦꯛꯁꯄꯤꯔꯤꯌꯦꯟꯁ ꯐꯪꯉꯦ ꯃꯇꯝ ꯃꯇꯝꯒꯤ ꯑꯣꯏꯕ ꯄꯥꯎ ꯃꯌꯥꯝ ꯑꯃ ꯌꯥꯎꯔꯦ ꯊꯕꯛꯀꯤ ꯑꯃꯒꯤ ꯐꯥꯒꯤ ꯖꯣꯒꯥꯏ ꯑꯗꯒꯤꯗꯤ ꯑꯗꯨꯝꯕ ꯃꯌꯥꯝꯗꯣ ꯂꯣꯏꯅ ꯌꯥꯎꯋꯦ